ꯑꯥ ꯃꯥꯅꯦ ꯑꯣ ꯍꯣꯏ ꯂꯥꯛꯑꯣ ꯍꯧꯖꯤꯛꯇꯤ ꯃꯣꯔꯦꯗ ꯋꯦꯗꯔꯁꯨ ꯌꯥꯝ ꯅꯨꯡꯉꯥꯏꯔꯦ ꯌꯥꯝꯅꯁꯨ ꯁꯥꯗ꯭ꯔꯦ ꯌꯝꯅꯁꯨ ꯏꯪꯗ꯭ꯔꯦ ꯃꯣꯔꯦꯗ ꯂꯩꯕ ꯈꯣꯠꯄ ꯅꯨꯡꯉꯥꯏꯕ ꯃꯇꯝ ꯍꯥꯏꯕꯗꯣ ꯑꯣꯏꯔꯦ ꯅꯨꯡꯊꯤꯟꯗ ꯌꯥꯝ ꯁꯥꯕꯁꯨ ꯅꯠꯇꯦ ꯑꯗꯨꯝ ꯈꯔꯗꯤ ꯑꯗꯨꯝ ꯁꯥꯏ ꯅꯨꯡꯗꯥꯡꯗꯗꯤ ꯌꯥꯝ ꯁꯥꯕ ꯅꯠꯇꯃꯤꯅ ꯂꯥꯛꯑꯣ ꯀꯔꯤ ꯀꯔꯤ ꯃꯣꯔꯦꯗ ꯌꯦꯡꯒꯗꯕ ꯑꯥ ꯑꯥ ꯐꯪꯉꯦ ꯃꯣꯔꯦꯗ ꯎꯄꯨ ꯀꯥꯡꯗꯣꯟ ꯇꯤꯛꯀꯤ ꯑꯣꯏꯔꯣ ꯀꯔꯤ ꯑꯣꯏꯔꯣ ꯑꯄꯥꯝꯕ ꯑꯗꯨꯝ ꯐꯪꯒꯅꯤ ꯌꯦꯡꯁꯦ ꯂꯥꯛꯑꯣ ꯑꯣꯏ ꯄꯣꯠ ꯑꯣ ꯂꯩꯐꯝ ꯆꯥꯐꯝ ꯑꯗꯨꯝ ꯍꯥꯏꯕꯗꯤ ꯌꯥꯝ ꯅꯨꯡꯉꯥꯏꯕ ꯂꯩ ꯀꯅꯥ ꯀꯅꯥ ꯃꯤ ꯀꯌꯥꯝꯃꯨꯛꯇꯤ ꯂꯥꯛꯀꯗꯧꯕꯅꯣ ꯑꯣ ꯑꯣ ꯁꯥ ꯉꯥ ꯆꯥꯗꯕ ꯃꯈꯩꯗꯤ ꯍꯣꯇꯦꯜ ꯃꯈꯜ ꯃꯈꯜ ꯍꯥꯏꯕꯗꯤ ꯁꯥ ꯉꯥ ꯆꯥꯗꯕ ꯁꯥ ꯉꯥ ꯌꯥꯎꯗꯕ ꯍꯣꯇꯦꯜ ꯂꯩꯕꯅꯤꯅ ꯑꯗꯨꯗꯤ ꯀꯩꯁꯨ ꯀꯩꯅꯣ ꯇꯧꯅꯤꯉꯥꯏ ꯑꯣꯏꯗꯦ ꯍꯥꯏꯕꯗꯤ ꯂꯥꯛꯄ ꯃꯇꯝꯗꯁꯨ ꯃꯣꯔꯦꯗ ꯍꯣꯇꯦꯜ ꯃꯈꯜ ꯃꯈꯜꯒꯤ ꯍꯣꯇꯦꯜ ꯃꯌꯥꯝ ꯂꯩꯕꯅꯤꯅ ꯅꯨꯡꯉꯥꯏ ꯅꯨꯡꯉꯥꯏꯕ ꯍꯥꯏꯕꯗꯤ ꯂꯩ ꯅꯨꯡꯉꯥꯏꯗꯧꯕ ꯑꯃ ꯈꯜꯂꯒ ꯇꯣꯉꯥꯟꯕ ꯅꯨꯄꯥ ꯅꯨꯄꯤ ꯇꯣꯉꯥꯟꯕ ꯍꯣꯇꯦꯜ ꯑꯗꯨꯝ ꯂꯩꯒꯅꯤꯀꯣ

ꯑꯧ ꯆꯠꯁꯤ ꯌꯥꯏꯌꯦ ꯌꯥꯒꯅꯤ ꯑꯗꯨꯁꯨ ꯑꯗꯨꯝ ꯆꯠꯁꯦ ꯍꯥꯏꯕꯗꯤ ꯃꯣꯔꯦꯗꯒꯤ ꯄꯣꯠ ꯄꯨꯊꯣꯛꯇꯣꯏꯁꯤ ꯀꯩꯀꯩ ꯍꯥꯏꯕꯗꯤ ꯇꯤꯚꯤꯒꯨꯝꯕ ꯁꯣꯐꯥ ꯁꯦꯠ ꯑꯣꯏꯗꯣꯏꯔ ꯑꯗꯨꯝꯕ ꯍꯥꯏꯕꯗꯤ ꯂꯨꯍꯣꯡꯕꯒꯤ ꯐꯔꯅꯤꯆꯔ ꯑꯥꯏꯇꯦꯝ ꯄꯨꯂꯞ ꯄꯨꯊꯣꯛꯄ ꯑꯣꯏꯗꯣꯏꯔ ꯑꯣ ꯍꯣꯏ ꯍꯣꯏ ꯌꯦꯡꯁꯦ ꯑꯗꯨꯝ ꯍꯥꯏꯕꯗꯤ ꯑꯍꯣꯡ ꯑꯍꯣꯡꯕ ꯑꯣꯏꯔꯣ ꯑꯇꯥꯡꯕ ꯑꯣꯏꯔꯣ ꯄꯣꯠ ꯑꯐꯕ ꯈꯣꯠꯄ ꯑꯗꯨꯝ ꯍꯥꯏꯕꯗꯤ ꯑꯗꯨꯝ ꯌꯦꯡꯃꯤꯟꯅꯁꯦ ꯑꯪ ꯌꯥꯅꯤ ꯍꯥꯏꯕꯗꯤ ꯑꯗꯨꯝ ꯑꯩ ꯁꯤꯟꯖꯔꯝꯒꯦ ꯍꯥꯏꯕꯗꯤ ꯇꯥꯡ ꯀꯌꯥꯃꯨꯛꯇ ꯂꯥꯛꯀꯗꯣꯏꯅꯣ ꯍꯣ ꯍꯣꯏ ꯑꯗꯣ ꯑꯪ ꯍꯣꯏ ꯂꯥꯛꯄꯒꯤ ꯑꯌꯨꯛꯇ ꯑꯗꯨꯝ ꯄꯥꯎ ꯐꯥꯎꯕꯤꯔꯛꯑꯣ ꯑꯗꯨꯗꯩꯗꯤ ꯑꯗꯨꯝ ꯁꯤꯟꯖꯔꯝꯃꯒꯦ ꯑꯩ ꯑꯥ ꯑꯥ